ꯑꯗꯣꯝꯕꯨ ꯀꯔꯤ ꯁꯥꯏꯀꯟ ꯌꯣꯟꯕꯤꯕ꯭ꯔꯣ ꯁꯥꯏꯜꯒꯤ ꯃꯥꯍꯥꯖꯣꯟ ꯅꯠꯇ꯭ꯔꯣ ꯑꯗꯣ ꯁꯥꯏꯀꯜꯗꯨ ꯑꯩꯈꯣꯏꯒꯤ ꯀꯦꯞꯇꯦꯟꯒꯨꯝꯕ ꯂꯦꯗꯤꯕꯥ꯭ꯔꯗꯀꯨꯝꯕꯗꯨ ꯃꯃꯜ ꯀꯌꯥ ꯀꯌꯥ ꯂꯩꯒꯦ ꯑꯩꯅ ꯄꯥꯝꯃꯤꯁꯤ ꯂꯨꯄꯥ ꯂꯤꯁꯤꯡ ꯃꯉꯥ ꯇꯔꯨꯛ ꯀꯨꯝꯕ ꯄꯤꯕ ꯁꯥꯏꯀꯜ ꯑꯃ ꯈꯛꯇꯪ ꯂꯩꯖꯒꯦ ꯑꯉꯥꯡ ꯁ꯭ꯀꯨꯟ ꯀꯥꯕꯒꯤ ꯑꯗꯣ ꯁꯥꯏꯀꯜꯗꯣ ꯀ꯭ꯋꯥꯂꯤꯇꯤꯗꯤ ꯀꯌꯥꯝ ꯐꯔꯤꯒꯦ ꯀꯔꯝ ꯇꯧꯒꯦ ꯀꯔꯝ ꯀꯌꯥꯝ ꯀꯌꯥꯝ ꯐꯕ ꯂꯩꯒꯦ ꯑꯣ ꯑꯩꯈꯣꯏ ꯁꯥꯏꯀꯜꯗꯨ ꯈꯔ ꯆꯦꯛꯁꯤꯟꯕ ꯑꯉꯥꯡꯅ ꯊꯧꯕꯅꯤꯅ

ꯑꯣ ꯁꯥꯏꯀꯜꯗꯨ ꯑꯩꯅ ꯂꯩꯅꯤꯡꯉꯤꯁꯤꯗꯤ ꯈꯔ ꯀꯟꯒꯗꯧꯕ ꯂꯩꯗꯅ ꯑꯗꯩꯗꯤ ꯑꯉꯥꯡꯅ ꯁꯤꯖꯤꯟꯅꯔꯛꯄꯅꯤꯅ ꯁ꯭ꯀꯨꯜꯗꯣ ꯁꯤꯗꯩꯅ ꯀꯤꯂꯣꯃꯤꯇꯔ ꯑꯅꯤꯒꯨꯝ ꯂꯥꯞꯅ ꯈꯔ ꯂꯥꯞꯅ ꯆꯠꯂꯦ ꯍꯥꯏꯕ ꯑꯗꯨꯅ ꯁꯥꯏꯀꯜꯗꯨ ꯈꯤꯇꯪ ꯆꯦꯛꯁꯟꯅ ꯃꯍꯥꯖꯣꯟꯅ ꯈꯤꯇꯪ ꯆꯦꯛꯁꯤꯟꯅ ꯁꯦꯝꯕꯤꯔꯛꯑꯣ ꯑꯗꯣ ꯈꯔ ꯄꯥꯟꯈꯠꯄꯗ ꯈꯔ ꯆꯦꯛꯁꯤꯟꯅ ꯑꯝꯇꯪ ꯇꯧꯍꯟꯅꯤꯡꯕ ꯍꯣꯏ ꯑꯩ ꯀꯩꯗꯧꯉꯩꯒꯨꯝꯕ ꯂꯥꯛꯄꯗ ꯌꯥꯒꯗꯒꯦ ꯍꯣꯏ ꯑꯩ ꯉꯁꯤ ꯑꯩꯅ ꯑꯉꯥꯡꯁꯤꯡꯁꯤ ꯁ꯭ꯀꯨꯜ ꯆꯠꯄꯗ ꯌꯥꯝꯅ ꯗꯦꯟꯖꯔ ꯑꯣꯏꯔꯦꯕ ꯑꯗꯣ ꯁꯥꯏꯀꯜ ꯑꯃ ꯑꯃꯟꯕ ꯑꯃ ꯊꯧꯕꯁꯤꯗꯤ ꯌꯥꯝ ꯅꯨꯡꯉꯥꯏꯇ꯭ꯔꯦꯕ ꯑꯗꯣ ꯑꯩ ꯉꯁꯤ ꯅꯤꯅꯤ ꯍꯨꯝꯅꯤꯁꯦ ꯉꯁꯤ ꯃꯔꯤ ꯃꯉꯥꯅꯤꯁꯤꯗ ꯑꯩ ꯂꯥꯛꯆꯔꯒꯦ ꯑꯗꯣ ꯑꯩ ꯁꯣꯏꯗꯅ ꯃꯍꯥꯖꯣꯟꯅ ꯈꯔ ꯌꯦꯡꯊꯣꯛ ꯌꯦꯡꯁꯤꯟꯗꯣ ꯇꯧꯕꯤꯎꯀꯣ ꯃꯍꯥꯖꯣꯟ

ꯑꯗꯨꯗꯤ ꯑꯩ ꯊꯝꯖꯔꯒꯦ ꯌꯥꯔꯗ꯭ꯔꯣ ꯑꯣ ꯐꯔꯦ ꯐꯔꯦ ꯑꯩ ꯊꯝꯖꯔꯒꯦ ꯍꯣꯏ ꯍꯣꯏ ꯍꯣꯏ